ꯑꯩꯅ ꯆꯥꯛ ꯊꯣꯡꯕ ꯃꯇꯝꯗ ꯒ꯭ꯌꯥꯁ ꯊꯥꯒꯠꯄꯒ ꯊꯣꯡ ꯊꯣꯡꯅꯥꯎ ꯅꯨꯡꯁꯤꯠ ꯅꯨꯡꯁꯥ ꯆꯪꯐꯝ ꯂꯩ ꯂꯩꯇꯦ ꯍꯥꯟꯅ ꯐꯖꯅ ꯆꯦꯛꯁꯤꯟꯅ ꯌꯦꯡꯖꯩ ꯑꯗꯨꯒ ꯊꯥꯎ ꯊꯨꯝ ꯃꯗꯨꯗ ꯊꯣꯡꯕꯗ ꯆꯪꯒꯗꯕ ꯀꯣꯜ ꯂꯤꯛ ꯐꯦꯡꯅꯕ ꯃꯁꯤꯅ ꯆꯤꯡꯕ ꯈꯨꯗꯤꯡꯃꯛꯁꯤ ꯑꯩꯍꯥꯛ ꯃꯐꯝ ꯆꯥꯅ ꯊꯝꯖꯩ